ꯍꯜꯂꯣ ꯍꯜꯂꯣ ꯑꯟꯇꯤ ꯑꯟꯇꯤꯍꯣꯏꯒꯤ ꯈꯨꯟꯒꯤ ꯀꯩꯅꯣ ꯕꯦꯡꯒꯤ ꯃꯔꯝꯗ ꯈꯪꯅꯤꯡꯕ ꯈꯔ ꯍꯥꯏꯕꯤꯌꯣꯅ ꯇꯧꯔꯛꯄꯅꯦ

ꯈꯔ ꯇꯥꯒ꯭ꯔꯦ ꯎꯝ ꯍꯣꯏ

ꯎꯝ ꯎꯝ

ꯅꯨꯄꯤꯁꯦ ꯑꯥ ꯑꯥ

ꯑꯥ ꯑꯥ

ꯑꯥ ꯑꯣ ꯈꯪꯉꯦ

ꯑꯣ ꯑꯣ

ꯑꯥ

ꯍꯣ ꯃꯐꯝꯗꯣ ꯐꯖꯅ ꯁꯦꯝꯖꯤꯟꯒ꯭ꯔꯦꯕ

ꯑꯣ ꯎꯝ

ꯑꯥ ꯍꯟꯗꯛ ꯑꯗꯨꯗꯒꯤ ꯐꯤꯖꯣꯜꯁꯦ ꯍꯥꯏꯗꯤ ꯐꯅꯦꯛꯁꯦ ꯈ꯭ꯋꯥꯡꯅ ꯁꯥꯕ ꯐꯅꯦꯛꯇꯨ ꯁꯦꯠꯂ ꯂꯨꯍꯣꯡꯕꯗ ꯁꯦꯠꯄ ꯑꯗꯒꯤ ꯑꯁꯤꯕꯗ ꯁꯦꯠꯀꯗꯕ ꯍꯥꯏꯗꯤ ꯃꯐꯝ ꯃꯐꯝꯒꯤ ꯇꯥꯟꯖꯥ ꯇꯥꯟꯖꯥꯒꯤ ꯃꯇꯨꯡ ꯏꯟꯅ ꯃꯆꯨ ꯀꯂꯔ ꯂꯩꯕ꯭ꯔꯥꯕ

ꯑꯣ ꯑꯣ ꯑꯥ

ꯎꯝ ꯎꯝ

ꯀꯩ ꯃꯆꯨ ꯁꯦꯠꯀꯦ ꯑꯗꯨꯗꯅ

ꯑꯣꯐ ꯋꯥꯏꯠ ꯑꯣꯏꯕ꯭ꯔꯣ ꯑꯣ ꯑꯣ ꯎꯝ

ꯎꯝ ꯁꯦ ꯑꯌꯥꯝꯕꯅ ꯂꯣꯏꯅ ꯈ꯭ꯋꯥꯡꯅ ꯁꯥꯕ꯭ꯔꯥ

ꯑꯣ ꯑꯗ ꯑꯔꯣꯏꯕ ꯑꯝꯇꯪꯒ ꯈꯪꯖꯍꯧꯒꯦ ꯐꯅꯦꯛꯁꯦ ꯈ꯭ꯋꯥꯡꯅ ꯁꯥꯕꯁꯦ ꯃꯌꯦꯛ ꯊꯣꯛꯄꯒꯤ ꯃꯇꯨꯡ ꯏꯟꯅ ꯃꯃꯟꯁꯨ ꯌꯥꯝ ꯌꯥꯝꯒꯅꯤ ꯑꯗꯨ ꯆꯥꯎꯔꯥꯛꯅ ꯑꯗꯨ ꯁꯨꯝ ꯀꯌꯥꯒ ꯄꯤꯅꯒꯦ ꯐꯅꯦꯛ ꯈ꯭ꯋꯥꯡꯅ ꯁꯥꯕꯗꯣ

ꯐꯤ ꯌꯥꯎꯗꯕꯤꯗ ꯑꯣ

ꯑꯥ ꯐꯔꯦ ꯆꯦꯆꯦ ꯑꯗꯨꯗꯤ ꯑꯩ ꯑꯥ ꯌꯥꯝ ꯅꯨꯡꯉꯥꯏꯖꯔꯦ ꯑꯗꯨꯗꯤ ꯍꯣꯏ ꯌꯥꯝ ꯅꯨꯡꯉꯥꯏꯖꯔꯦ